ꯑꯩꯅ ꯎꯆꯦꯛ ꯌꯦꯡꯂꯤꯉꯩꯗ ꯃꯃꯥꯡꯗ ꯎꯈꯤꯗ꯭ꯔꯤꯕ ꯎꯆꯦꯛ ꯑꯃ ꯎꯏ ꯎꯆꯦꯛ ꯑꯗꯨꯗꯤ ꯁꯉꯥꯏꯔꯥꯕ ꯀꯧꯏ ꯁꯉꯥꯏꯔꯥꯕ ꯑꯁꯤ ꯌꯥꯝꯅ ꯐꯖꯩ ꯁꯉꯥꯏꯔꯥꯕ ꯑꯁꯤꯒꯤ ꯃꯑꯣꯡꯗꯤ ꯃꯍꯥꯛꯇꯤ ꯃꯀꯣꯛꯇ ꯃꯁꯝ ꯑꯗꯨ ꯌꯨꯡꯈꯠꯂꯒ ꯂꯩ ꯃꯍꯥꯛꯀꯤ ꯃꯆꯨ ꯑꯁꯤ ꯍꯪꯒꯥꯝꯄꯥꯥꯜ ꯑꯣꯏ ꯀꯔꯤꯑꯣꯏ ꯇꯧꯏ ꯎꯆꯦꯛ ꯑꯁꯤ ꯌꯥꯝꯅ ꯐꯖꯕ ꯎꯆꯦꯛꯅꯤ